ꯑꯩꯅ ꯇꯨ ꯊꯥꯎꯖꯟ ꯁꯤꯛꯁꯇꯤꯟꯗ ꯕꯦꯡꯒꯂꯣꯔ ꯆꯠꯄ ꯃꯇꯝꯗ ꯗꯤꯃꯥꯄꯨꯔꯗꯒꯤꯅ ꯕꯦꯡꯒꯂꯣꯔ ꯐꯥꯎ ꯇ꯭ꯔꯦꯟꯗ ꯆꯠꯂꯦ ꯃꯇꯝꯗꯣ ꯌꯥꯗꯗꯅ ꯁꯤꯠ ꯇꯤꯀꯦꯠꯇꯣ ꯁꯤꯠꯇꯤ ꯐꯪꯗꯅ ꯑꯗꯨꯝ ꯁ꯭ꯂꯤꯞꯄꯔꯗ ꯆꯠꯂꯦ ꯅꯨꯃꯤꯠ ꯃꯔꯤꯅꯤ ꯆꯪꯉꯦ ꯑꯩ ꯕꯦꯡꯒꯂꯣꯔ ꯌꯧꯕꯗ ꯁꯤꯠ ꯐꯪꯗꯕꯒꯤ ꯑꯩ ꯌꯥꯝ ꯊꯤꯅ ꯋꯥꯈꯤ ꯑꯗ ꯍꯛꯆꯥꯡꯁꯨ ꯌꯥꯝꯅ ꯍꯩꯅꯗꯕꯁꯨ ꯐꯥꯎꯋꯦ ꯀꯥꯂꯦꯟ ꯊꯥꯗꯒ ꯑꯣꯏꯕꯅꯤꯅ ꯃꯤꯁꯨ ꯌꯥꯝꯅ ꯆꯤꯟꯕꯒꯤ ꯃꯊꯣꯡ ꯃꯔꯝꯁꯨ ꯌꯥꯝ ꯈꯪꯗꯦ ꯌꯥꯝꯅ ꯋꯥꯈꯤ ꯑꯗꯣ ꯑꯃꯈꯛ ꯀꯥꯎꯕ ꯉꯝꯗꯕ ꯖꯔꯅꯤ ꯊꯧꯗꯣꯛ ꯑꯃ